ꯑꯩꯅ ꯂꯥꯏꯔꯤꯛ ꯑꯃꯈꯛ ꯄꯥꯖꯈꯤ ꯂꯥꯏꯔꯤꯛꯁꯤ ꯑꯩꯈꯣꯏꯒꯤ ꯂꯩꯃꯄꯣꯛꯄꯝ ꯇꯣꯝꯄꯣꯛ ꯍꯥꯏꯅ ꯅꯨꯄꯥ ꯑꯗꯨꯅ ꯏꯕꯤꯕꯅꯤ ꯂꯥꯏꯔꯤꯛꯁꯦ ꯂꯥꯏꯔꯤꯛꯁꯦ ꯑꯩꯈꯣꯏꯒꯤ ꯑꯩꯈꯣꯏꯅ ꯀꯨꯏꯅ ꯑꯩꯈꯣꯏꯒꯤ ꯙꯔꯃꯁꯦ ꯃꯩꯇꯩꯒꯤ ꯙꯔꯃ ꯍꯥꯏꯕꯁꯤꯗ ꯆꯠꯂꯨꯗ꯭ꯔꯕ ꯃꯇꯨꯡꯗ ꯑꯩꯈꯣꯏꯅ ꯂꯥꯏꯔꯤꯛꯁꯦ ꯑꯏꯕ ꯑꯩꯈꯣꯏꯒꯤ ꯃꯩꯇꯩꯒꯤ ꯑꯣꯏꯕ ꯃꯋꯣꯡ ꯃꯇꯧ ꯈꯔ ꯁꯨꯝ ꯈꯪꯅꯤꯡꯕꯗꯒꯤ ꯂꯥꯏꯔꯤꯛꯁꯤ ꯊꯦꯡꯅꯖꯕꯅꯤ ꯂꯥꯏꯔꯛꯁꯤꯗ ꯌꯥꯎꯕꯁꯦ ꯑꯩꯈꯣꯏꯅ ꯀꯃꯥꯏ ꯇꯧꯗꯅ ꯃꯔꯨ ꯑꯣꯏꯅꯗꯤ ꯂꯥꯏꯔꯤꯛꯁꯤ ꯑꯩꯈꯣꯏꯒꯤ ꯃꯤꯌꯣꯏꯕꯅ ꯁꯤꯕ ꯃꯇꯝꯗ ꯀꯔꯤ ꯇꯧꯒꯗꯒꯦ ꯀꯃꯥꯏꯅ ꯇꯧꯒꯗꯒꯦ ꯀꯔꯝ ꯀꯔꯝꯕ ꯃꯋꯣꯡ ꯃꯈꯜꯗ ꯁꯤꯕꯒꯤ ꯊꯧꯔꯝꯁꯦ ꯂꯩꯕꯒꯦ ꯀꯃꯥꯏ ꯇꯧꯒꯦ ꯍꯥꯏꯕꯁꯤꯒꯤ ꯃꯔꯝꯗ ꯏꯕꯅꯤ ꯑꯗꯨꯕꯨ ꯑꯗꯨꯗ ꯅꯇꯅ ꯃꯥꯒꯤ ꯏꯔꯕ ꯃꯇꯨꯡꯁꯤꯗ ꯑꯩꯈꯣꯏꯒꯤ ꯑꯍꯥꯡꯕ ꯀꯩꯅꯣ ꯑꯔꯣꯏꯕꯒꯤ ꯂꯃꯥꯏꯁꯤꯡꯗ ꯑꯩꯈꯣꯏꯒꯤ ꯑꯩꯈꯣꯏꯒꯤ ꯀꯔꯝꯅ ꯃꯇꯧ ꯀꯔꯝꯅ ꯂꯥꯌꯤꯡꯊꯧ ꯁꯅꯥꯃꯍꯤ ꯈꯣꯏꯔꯝꯒꯗꯒꯦ ꯀꯔꯤ ꯍꯥꯏꯅ ꯁꯣꯟꯒꯗꯒꯦ ꯑꯗꯨꯒ ꯏꯃꯥ ꯂꯩꯃꯔꯦꯟ ꯁꯤꯗꯕꯤ ꯀꯔꯤ ꯍꯥꯏꯅ ꯁꯣꯟꯒꯗꯒꯦ ꯍꯥꯏꯕꯅꯆꯤꯡꯕ ꯏꯃꯣꯏꯅꯨ ꯑꯗꯒꯤ ꯁꯨꯃꯥꯡꯗ ꯀꯩꯅꯣ ꯇꯨꯜꯁꯤꯕꯣꯡ ꯍꯥꯏꯅ ꯍꯥꯏꯅꯔꯝꯃꯤ ꯊꯥꯏꯅꯉꯩꯗ ꯁꯨꯃꯥꯡꯗ ꯈꯣꯏꯔꯝꯒꯗꯕ ꯍꯥꯕꯗꯤ ꯃꯥꯡꯒꯣꯟꯒꯤ ꯐꯝꯃꯦꯟꯗ ꯈꯣꯏꯔꯝꯒꯗꯕꯅꯆꯤꯡꯕ ꯃꯌꯥꯝ ꯑꯃ ꯑꯗꯒꯤ ꯅꯨꯃꯤꯠ ꯈꯨꯔꯨꯝꯕ ꯊꯥ ꯈꯨꯔꯨꯝꯕ ꯊꯋꯥꯟ ꯃꯤꯆꯥꯛꯅꯆꯤꯡꯕ ꯈꯨꯔꯨꯝꯕꯅꯆꯤꯡꯕ ꯂꯥꯏꯔꯤꯛ ꯃꯌꯥꯝ ꯑꯃ ꯁꯨꯝ ꯄꯥꯕ ꯁꯤ ꯊꯦꯡꯅꯖꯈꯤ ꯁꯤꯗꯩꯁꯤꯗ ꯑꯩꯈꯣꯏꯅ ꯃꯤ ꯁꯤꯕꯒꯤ ꯑꯩꯈꯣꯏꯒꯤ ꯃꯔꯨꯑꯣꯏꯅꯗꯤ ꯑꯗꯨꯒꯤ ꯃꯔꯝꯗ ꯏꯕ ꯂꯥꯏꯔꯤꯛꯅꯤ ꯑꯗꯨꯕꯨ ꯑꯩꯈꯣꯏꯅ ꯃꯤ ꯁꯤꯕ ꯃꯇꯝꯗꯗꯤ ꯌꯥꯝꯅ ꯀꯔꯤꯝꯇ ꯈꯪꯗꯅ ꯑꯩꯈꯣꯏꯁꯦ ꯂꯩꯔꯝꯃꯤꯗꯀꯣ ꯑꯗꯨꯒ ꯂꯥꯏꯔꯤꯛꯁꯤꯗ ꯏꯔꯤꯕꯁꯤꯅ ꯁꯤꯅꯤ ꯍꯥꯏꯕꯅꯆꯤꯡꯕꯁꯦ ꯂꯥꯏꯔꯤꯛꯁꯤ ꯄꯥꯔꯨꯔꯀꯥꯟꯗ ꯑꯩꯈꯣꯏ ꯃꯤꯠꯇꯒꯤ ꯄꯤ ꯇꯥꯈꯤ ꯑꯗꯨꯒ ꯄꯨꯛꯅꯤꯡꯗꯁꯨ ꯌꯥꯝꯅ ꯑꯩꯈꯣꯏꯁꯦ ꯀꯦꯝꯇ ꯈꯪꯍꯧꯗꯅ ꯑꯗꯨꯝ ꯄꯪꯂꯩꯇ ꯂꯩꯔꯝꯃꯤꯗꯀꯣ ꯍꯥꯏꯕꯒꯤ ꯅꯨꯡꯉꯥꯏꯇꯕ ꯑꯃ ꯐꯥꯎꯔꯒ ꯑꯗꯨꯝ ꯂꯩꯈꯤ ꯑꯗꯨꯕꯨ ꯍꯧꯖꯤꯛꯇꯤ ꯂꯥꯏꯔꯤꯛꯁꯦ ꯈꯔ ꯄꯥꯔꯨꯕꯗꯒꯤ ꯈꯔꯒ ꯈꯖꯤꯛꯇꯤ ꯈꯪꯉꯤ ꯑꯗꯨꯕꯨ ꯃꯤ ꯁꯤꯕ ꯍꯥꯏꯅꯕꯁꯦ ꯄꯪꯁꯤꯗ ꯁꯤꯕ ꯀꯩꯅꯣ ꯇꯧꯅ ꯇꯣꯏꯅ ꯊꯣꯛꯄ ꯅꯠꯇꯕ ꯃꯥꯒꯤ ꯃꯇꯝ ꯃꯇꯝ ꯆꯍꯤ ꯌꯥꯃꯑꯕ ꯃꯇꯝꯗ ꯅꯇ꯭ꯔꯒꯁꯨ ꯆꯍꯤ ꯅꯧꯔꯤꯉꯩ ꯃꯇꯝꯗꯁꯨ ꯗꯨꯝ ꯁꯤꯕ ꯌꯥꯎꯖꯦ ꯑꯁꯤꯕꯒꯤ ꯊꯕꯛꯁꯦ ꯊꯣꯂꯛꯄ ꯃꯇꯝꯁꯤꯗ ꯑꯩꯈꯣꯏ ꯀꯔꯤꯇꯧꯒꯗꯕꯅꯣ ꯍꯥꯏꯕꯁꯦ ꯑꯋꯥꯕꯅ ꯍꯦꯃꯟꯈꯤꯕꯗ ꯈꯪꯗꯕꯅꯤꯅ ꯃꯔꯝ ꯑꯣꯏꯔꯒ ꯃꯌꯥꯝ ꯑꯃ ꯇꯧꯈꯤ